ꯁꯔꯀꯥꯔꯒꯤ ꯁ꯭ꯀꯨꯜꯁꯤꯡꯗ ꯃꯤꯠ ꯗꯦ ꯃꯤꯜꯒꯤ ꯐꯤꯕꯝ ꯑꯁꯤ ꯑꯗꯨꯝ ꯈꯔ ꯐꯩ ꯈꯔ ꯐꯠꯇꯦ ꯍꯥꯏꯕꯗꯨꯅꯤ ꯃꯤꯠ ꯗꯦ ꯃꯤꯜꯁꯤꯅ ꯁꯥꯠꯇ꯭ꯔꯁꯤꯡꯗ ꯀꯔꯤ ꯍꯥꯏꯇꯥꯔꯦ ꯗꯤꯁꯤꯄ꯭ꯂꯤꯟ ꯃꯦꯟꯇꯦꯟ ꯇꯧꯍꯟꯗꯨꯅ ꯀꯣ ꯃꯁꯥꯗ ꯍꯥꯏꯕꯗꯤ ꯑꯃꯒ ꯑꯃꯒ ꯌꯥꯝ ꯐꯖꯅ ꯆꯥꯃꯤꯟꯅꯕ ꯑꯗꯒꯤ ꯍꯔꯥꯎ ꯅꯨꯡꯉꯥꯏꯅ ꯇꯌꯥꯝꯅ ꯇꯧꯔꯒ ꯃꯈꯣꯏꯅ ꯃꯤꯠ ꯗꯦ ꯃꯤꯜꯁꯤ ꯐꯖꯅ ꯃꯄꯨꯡ ꯐꯥꯅ ꯐꯪꯕꯁꯨ ꯌꯥꯎꯏ ꯑꯗꯣ ꯑꯇꯣꯞꯄ ꯁ꯭ꯀꯨꯜ ꯈꯣꯔꯗꯗꯤ ꯒꯚꯔꯟꯃꯦꯟ ꯁ꯭ꯀꯨꯜ ꯈꯔꯗꯗꯤ ꯀꯣ ꯁꯥꯠꯇ꯭ꯔꯒꯤ ꯃꯁꯤꯡ ꯌꯥꯝꯅ ꯂꯩꯇꯕ ꯃꯔꯝꯅ ꯍꯥꯏꯇꯥꯔꯦ ꯁ꯭ꯀꯨꯜꯒꯤ ꯍꯥꯏꯌꯔ ꯑꯣꯊꯣꯔꯤꯇꯤꯁꯤꯡꯅ ꯃꯈꯣꯏꯒꯤ ꯑꯣꯏꯅ ꯄꯣꯛꯀꯦꯠꯀꯤ ꯃꯅꯤ ꯑꯣꯏꯅ ꯂꯧꯁꯟꯈꯤꯕꯗꯤ ꯑꯣꯏꯗꯨꯅ ꯀꯣ ꯁꯥꯠꯇ꯭ꯔꯗ ꯃꯄꯨꯡ ꯐꯥꯅ ꯐꯪꯍꯟꯗꯕꯁꯨ ꯑꯗꯨꯝ ꯌꯥꯎꯏ ꯌꯥꯎꯗꯕ ꯅꯠꯇꯦ ꯑꯗꯣ ꯃꯤꯠ ꯗꯦ ꯃꯤꯜꯒꯤ ꯀꯥꯟꯅꯕ ꯈꯔ ꯍꯥꯏꯖꯧ ꯍꯥꯏꯔꯒꯗꯤ ꯀꯣ ꯃꯤꯠ ꯗꯦ ꯃꯤꯜꯁꯤꯅ ꯂꯥꯏꯔꯕ ꯑꯉꯥꯡ ꯑꯉꯥꯡ ꯂꯥꯏꯔꯕ ꯑꯉꯥꯡ ꯍꯥꯏꯇꯥꯔꯦꯀꯣ ꯄ꯭ꯔꯥꯏꯚꯦꯠ ꯁ꯭ꯀꯨꯜꯗ ꯇꯝꯕ ꯐꯪꯖꯗꯕ ꯀꯥꯡꯕꯨꯅꯗꯤ ꯂꯥꯏꯔꯕꯅ ꯃꯔꯝ ꯑꯣꯏꯗꯨꯅꯀꯣ ꯂꯟꯁ ꯀꯩꯀꯩ ꯆꯥꯕꯗꯣ ꯐꯪꯖꯗꯕꯅꯤꯅ ꯃꯣꯏ ꯁ꯭ꯀꯨꯜꯒꯤ ꯊ꯭ꯔꯨꯗꯒꯤ ꯂꯟꯁ ꯄꯤꯕꯒ ꯆꯞ ꯃꯥꯟꯅꯩ ꯍꯥꯏꯅ ꯈꯜꯂꯦ ꯑꯗꯨꯒ ꯃꯤꯠ ꯗꯦ ꯃꯤꯜꯒꯤ ꯃꯇꯦꯡꯗꯒꯤ ꯃꯁꯥꯗ ꯐꯪꯒꯗꯕ ꯕꯦꯂꯦꯟꯁ ꯗꯥꯏꯠ ꯑꯣꯏꯔꯣ ꯑꯃ ꯑꯣꯏꯔꯣ ꯃꯄꯨꯡ ꯐꯥꯅ ꯐꯪꯉꯦ ꯍꯥꯏꯅ ꯈꯜꯂꯤ ꯃꯣꯏꯒꯤ ꯆꯤꯟꯖꯥꯛ ꯃꯤꯠ ꯗꯦ ꯃꯤꯜꯇ ꯌꯦꯔꯨꯝꯒꯨꯝꯕ ꯅꯣꯡꯐꯥꯗꯣꯛ ꯉꯥ ꯊꯣꯡꯕꯒꯨꯝꯕ ꯄꯤꯖꯕꯁꯨ ꯌꯥꯎꯏ ꯑꯗꯨꯒ ꯑꯅꯝꯕꯅ ꯑꯉꯥꯡꯗ ꯐꯪꯒꯗꯕ ꯄ꯭ꯔꯣꯇꯤꯟꯒꯨꯝꯕꯁꯦ ꯍꯋꯥꯏ ꯊꯣꯡꯗꯨꯅ ꯃꯤꯠ ꯗꯦ ꯃꯤꯜꯅ ꯂꯥꯏꯔꯕ ꯑꯉꯥꯡꯉꯩꯗ ꯐꯪꯉꯟꯕ ꯊꯦꯡꯅꯖꯩ